ꯑꯩꯒꯤ ꯃꯣꯠꯇꯗꯤ ꯑꯩꯈꯣꯏꯒꯤ ꯚꯣꯀꯦꯁꯅꯦꯜ ꯏꯗꯨꯀꯦꯁꯟ ꯁꯨꯝ ꯀꯥꯔꯄꯦꯟꯇ꯭ꯔꯤꯒꯨꯝꯕ ꯄ꯭ꯂꯝꯕ꯭ꯂꯤꯡ ꯏꯁꯇꯤꯠꯆꯤꯡ ꯄꯣꯜꯇ꯭ꯔꯤ ꯑꯦꯅꯤꯃꯦꯜ ꯍꯖꯕꯦꯟꯗꯔꯤ ꯑꯃ ꯑꯃꯅ ꯆꯤꯡꯕꯁꯤꯡꯁꯦ ꯑꯩꯒꯤ ꯃꯣꯠꯇꯗꯤ ꯄꯤꯒꯗꯕꯅꯤ ꯁ꯭ꯀꯨꯜꯗ ꯁꯤ ꯀꯝꯄꯜꯁꯔꯤ ꯑꯣꯏꯅ ꯇꯥꯛꯍꯟꯒꯗꯕꯅꯤ ꯃꯔꯝꯗꯤ ꯑꯉꯥꯡꯗꯨꯅ ꯂꯥꯏꯔꯤꯛ ꯍꯩꯇ꯭ꯔꯒꯁꯨ ꯂꯥꯏꯔꯤꯛꯁꯦ ꯃꯥꯁꯦ ꯍꯩꯇ꯭ꯔꯦ ꯍꯥꯏꯔꯒꯁꯨ ꯀꯥꯔꯄꯦꯟꯇ꯭ꯔꯤꯗ ꯍꯩꯔꯝꯕ ꯌꯥꯏ ꯄ꯭ꯂꯝꯕ꯭ꯂꯤꯡꯗꯤ ꯍꯩꯔꯝꯕ ꯌꯥꯏ ꯃꯥ ꯏꯁꯇꯤꯠꯆꯤꯡ ꯇꯧꯕꯗꯁꯨ ꯍꯩꯔꯝꯕ ꯌꯥꯏ ꯑꯦꯅꯤꯃꯦꯜ ꯄꯣꯜꯇ꯭ꯔꯤꯗꯁꯨ ꯍꯩꯔꯝꯕ ꯌꯥꯏ ꯐꯣꯔ ꯑꯦꯛꯖꯥꯝꯄꯜ ꯏꯁꯄꯣꯔꯠꯁ ꯑꯃ ꯍꯩꯔꯝꯕ ꯌꯥꯏꯀꯣ ꯑꯗꯨꯅ ꯁꯤꯗꯤ ꯀꯝꯄꯜꯁꯔꯤ ꯑꯣꯏꯅ ꯇꯥꯛꯀꯗꯕꯅꯤ ꯑꯗꯨꯒ ꯀꯣꯟꯅ ꯃꯥꯒꯤ ꯂꯥꯏꯐꯀꯤ ꯀꯔꯤꯌꯔꯗ ꯃꯥ ꯀꯔꯤꯅꯣꯝꯃ ꯇꯧꯕ ꯉꯝꯗ꯭ꯔꯒꯁꯨ ꯁꯤꯒꯤ ꯄꯣꯠꯁꯤꯅ ꯃꯥ ꯍꯤꯡꯖꯍꯧꯅꯕꯒꯤꯗꯃꯛꯇ ꯍꯣꯠꯅꯕꯗ ꯌꯥꯝꯅ ꯃꯇꯦꯡ ꯄꯥꯡꯕ ꯄꯣꯠ ꯑꯃ ꯑꯣꯏꯒꯅꯤ ꯁꯤꯒꯤ ꯄꯣꯠꯁꯤꯅ ꯑꯗꯣ ꯁ꯭ꯀꯨꯜ ꯈꯨꯗꯤꯡꯃꯛꯇ ꯁꯤꯒꯤ ꯄꯣꯠꯁꯦ ꯇꯥꯛꯅꯕ ꯍꯣꯠꯅꯒꯗꯕꯅꯦ ꯁꯤꯒꯤ ꯄꯣꯠꯁꯤ ꯌꯥꯔꯤꯈꯩꯗꯤ ꯑꯗꯣ ꯑꯗꯨꯅꯤ